ꯑꯩꯅ ꯍꯧꯖꯤꯛꯐꯥꯎ ꯑꯗꯨꯝꯅ ꯃꯔꯥꯊꯣꯟꯁꯨ ꯆꯦꯟꯈ꯭ꯔꯦ ꯂꯝꯖꯦꯜ ꯑꯇꯣꯞꯄ ꯑꯁꯥꯡꯕꯁꯨ ꯋꯥꯟ ꯊꯥꯎꯖꯟ ꯁꯤꯛꯁ ꯍꯟꯗ꯭ꯔꯦꯠꯀꯤ ꯃꯤꯇꯔꯗꯣ ꯆꯦꯟꯈꯔꯦ ꯑꯗꯨꯕꯨ ꯍꯣꯏ ꯑꯗꯨꯒꯨꯝꯕꯗ ꯆꯦꯟꯕꯗꯤ ꯋꯥꯟ ꯍꯟꯗ꯭ꯔꯦꯠ ꯃꯤꯇꯔꯒꯤ ꯆꯦꯟꯕꯗꯒꯤ ꯇꯣꯡꯉꯥꯜꯂꯦ ꯃꯥꯔꯥꯊꯣꯟꯗ ꯌꯥꯎꯒꯦ ꯍꯥꯏꯔꯗꯤ ꯑꯩꯍꯥꯛꯅ ꯏꯍꯥꯟ ꯍꯥꯟꯕꯗ ꯑꯩꯍꯥꯛꯅ ꯋꯥꯝ ꯑꯞ ꯇꯧꯕ ꯃꯇꯧꯗꯨ ꯇꯧꯒꯗꯕ ꯑꯩꯍꯥꯛꯅ ꯇꯞꯅ ꯇꯞꯅ ꯆꯦꯜꯂꯒ ꯍꯣꯔꯦꯟ ꯍꯣꯔꯦꯟ ꯗꯦꯁꯇꯤꯅꯦꯁꯟ ꯑꯩꯍꯥꯛꯀꯤ ꯌꯧꯕ ꯃꯐꯝ ꯌꯧꯗ꯭ꯔꯤꯉꯩꯗ ꯗꯦꯁꯇꯤꯅꯦꯁꯟꯒꯤ ꯃꯐꯝ ꯌꯧꯗ꯭ꯔꯤꯉꯩ ꯇꯞꯅ ꯇꯞꯅ ꯆꯦꯜꯂꯒ ꯍꯣꯔꯦꯟ ꯌꯧꯒꯗꯧꯔꯦ ꯍꯥꯏꯔꯗꯤ ꯑꯩꯍꯥꯛꯅ ꯐꯖꯅ ꯐꯨꯜ ꯏꯁꯄꯤꯠꯇ ꯏꯁꯄꯤꯠꯇꯣ ꯍꯦꯟꯒꯠꯂꯛꯄ ꯍꯦꯟꯒꯠꯂꯛꯄ ꯑꯗꯨꯃꯥꯏ ꯇꯧꯔꯒ ꯆꯦꯟꯒꯗꯧꯕ ꯑꯣꯏ ꯑꯁꯥꯡꯕ ꯑꯁꯥꯡꯕ ꯂꯝꯖꯦꯜꯗꯁꯨ ꯑꯗꯨꯃꯥꯏꯅ ꯆꯦꯟꯒꯗꯕ ꯑꯗꯨ ꯍꯣꯏ ꯈꯔ ꯇꯦꯟꯕꯗ ꯑꯩꯍꯥꯛꯅ ꯋꯥꯟ ꯍꯟꯗ꯭ꯔꯦꯠ ꯃꯤꯇꯔ ꯔꯦꯁ ꯀꯨꯝꯕꯗꯤ ꯍꯧꯕꯗꯒꯤ ꯌꯥꯝ ꯀꯟꯅ ꯆꯦꯟꯒꯗꯕ ꯅꯠꯇ꯭ꯔꯗꯤ ꯉꯝꯃꯔꯣꯏ ꯑꯗꯨꯒꯤ ꯃꯔꯥꯊꯣꯟꯒ ꯑꯁꯥꯡꯕ ꯂꯝꯖꯦꯜ ꯑꯁꯤꯗꯤ ꯑꯇꯦꯟꯕ ꯂꯝꯖꯦꯜꯗꯒꯤ ꯇꯣꯡꯉꯥꯜꯂꯦ ꯑꯗꯣ ꯑꯩꯅ ꯑꯗꯨꯃꯥꯏꯅ ꯄ꯭ꯔꯤꯄꯤꯌꯔ ꯇꯧꯕꯁꯦ ꯑꯩꯍꯥꯛꯅ ꯑꯗꯨꯝ ꯉꯁꯤ ꯍꯌꯦꯡ ꯆꯦꯟꯒꯦ ꯍꯥꯏꯔꯗꯤ ꯉꯁꯤꯗꯤ ꯑꯩꯍꯥꯛꯅ ꯏꯁꯤꯡ ꯐꯖꯅ ꯊꯛꯄ ꯇꯥꯏ ꯅꯠꯇ꯭ꯔꯗꯤ ꯑꯩꯍꯥꯛꯀꯤ ꯒ꯭ꯌꯥꯁꯇ꯭ꯔꯤꯛ ꯂꯥꯛꯂꯒ ꯑꯩꯍꯥꯛꯇ ꯀꯣꯛ ꯉꯥꯎꯕ ꯀꯣꯛ ꯆꯤꯛꯄ ꯑꯗꯨꯒꯨꯝꯕꯁꯨ ꯌꯥꯎꯕꯅꯦ ꯑꯩꯍꯥꯛꯅ ꯐꯖꯅ ꯇꯨꯝꯊꯔꯒ ꯏꯁꯤꯡ ꯆꯥꯛꯀ ꯏꯁꯤꯡꯒ ꯐꯖꯅ ꯆꯥꯔꯒ ꯑꯩꯈꯣꯏ ꯑꯩꯍꯥꯛꯅ ꯑꯗꯨꯃꯥꯏꯅ ꯄ꯭ꯔꯤꯄꯤꯌꯔ ꯇꯧꯕ ꯇꯥꯔꯦ